ꯐꯥꯔꯝꯗ ꯌꯦꯟ ꯉꯥꯅꯨ ꯂꯣꯏꯔꯤꯕ ꯃꯤꯁꯤꯡ ꯅꯠꯇ꯭ꯔꯒ ꯊꯥꯗꯣꯛꯂꯒ ꯂꯣꯏꯔꯤꯕ ꯌꯦꯟ ꯉꯥꯅꯨꯁꯤꯡꯕꯨ ꯑꯩꯈꯣꯏꯅ ꯃꯈꯣꯏꯒꯤ ꯍꯥꯟꯅꯒꯤ ꯗꯔꯀꯥꯔ ꯍꯥꯟꯅꯒꯤ ꯗꯔꯀꯥꯔ ꯌꯦꯟꯗꯨꯅ ꯑꯐꯕ ꯌꯦꯟ ꯉꯥꯅꯨ ꯈꯜꯂꯦ ꯑꯗꯨꯒ ꯑꯩꯈꯣꯏꯒꯤ ꯃꯐꯝ ꯐꯪꯖꯕ ꯌꯦꯟ ꯉꯥꯅꯨ ꯃꯈꯜ ꯀꯌꯥꯒꯤ ꯃꯃꯤꯡꯗꯤ ꯂꯣꯀꯦꯜ ꯉꯥꯅꯨ ꯕꯤꯂꯥꯏꯇꯤ ꯉꯥꯅꯨ ꯉꯥꯅꯨ ꯃꯨꯛꯁꯟ

ꯀꯥꯡꯉꯥ ꯉꯥꯅꯨ ꯑꯁꯤꯅꯆꯤꯡꯕ ꯉꯥꯅꯨꯒꯤ ꯚꯦꯔꯥꯏꯇꯤ ꯀꯌꯥ ꯃꯔꯣꯝ ꯂꯩ ꯑꯗꯨꯒ ꯌꯦꯟꯗꯅ ꯂꯣꯀꯦꯜ ꯌꯦꯟ ꯀꯥꯎꯅꯌꯦꯟ ꯕꯦꯟꯗꯟ ꯌꯦꯟ ꯆꯤꯡ ꯌꯦꯟ ꯕꯣꯏꯂꯔ ꯌꯦꯟ ꯂꯥꯏꯌꯔ ꯌꯦꯟ ꯀꯣꯏꯂꯔ ꯌꯦꯟ ꯀꯗꯔꯅꯥꯠ ꯌꯦꯟ ꯁꯤꯜꯀꯤ ꯌꯦꯟ ꯑꯁꯤꯅꯆꯤꯡꯕꯁꯨ ꯐꯪꯉꯤ ꯃꯈꯣꯏꯒꯤ ꯈꯦꯠꯅꯕ ꯍꯥꯏꯔꯒꯅ ꯌꯦꯟ ꯃꯈꯜ ꯃꯈꯜꯗꯁꯨ ꯌꯣꯛꯄ ꯈꯦꯠꯅꯩ ꯑꯗꯨꯒ ꯕꯣꯏꯂꯔ ꯌꯦꯟ ꯂꯥꯏꯌꯔ ꯌꯦꯟꯗꯤ ꯈꯨꯠꯁꯨ ꯌꯥꯝ ꯆꯪꯉꯤ ꯌꯥꯝꯅꯁꯨ ꯃꯇꯝ ꯆꯪꯉꯤ ꯑꯗꯨꯒ ꯃꯆꯤꯟꯆꯥꯛ ꯄꯤꯖꯕꯗꯁꯨ ꯌꯥꯝꯅ ꯈꯦꯠꯅꯩ ꯑꯗꯨꯒ ꯉꯥꯅꯨꯗꯁꯨ ꯍꯥꯏꯔꯒ ꯂꯣꯏꯅꯃꯛ ꯗꯤꯐꯔꯦꯟꯁ ꯂꯣꯏꯅ ꯂꯩ ꯈꯦꯠꯅꯕ ꯂꯣꯏꯅ ꯂꯩ ꯉꯥꯅꯨ ꯈꯨꯗꯤꯡꯃꯛꯁꯨ ꯃꯍꯥꯎ ꯃꯥꯟꯅꯗꯦ ꯉꯥꯅꯨ ꯈꯨꯗꯤꯡꯃꯛꯁꯨ ꯀꯔꯤ ꯃꯁꯛ ꯃꯥꯟꯅꯗꯦ ꯑꯗꯨꯒ ꯌꯦꯟꯗꯁꯨ ꯑꯗꯨꯒꯨꯝꯅ ꯃꯁꯛ ꯃꯍꯥꯎ ꯃꯥꯒꯤ ꯅꯤꯌꯣꯝ ꯑꯃ ꯐꯥꯎ ꯃꯥꯟꯅꯗꯦ